ꯀꯛꯆꯤꯡꯒꯤ ꯑꯣꯏꯅꯗꯤ ꯃꯍꯩ ꯇꯝꯐꯝꯒꯤꯁꯦ ꯀ꯭ꯂꯥꯁ ꯇꯦꯟ ꯐꯥꯎꯕꯒꯤꯗꯤ ꯑꯣꯏꯅ ꯐꯖꯅ ꯂꯩꯔꯦ ꯍꯥꯏꯕ ꯌꯥꯏ ꯑꯗꯨꯒ ꯍꯥꯏꯌꯥꯔ ꯁꯦꯀꯦꯟꯗꯔꯤꯒꯤ ꯍꯥꯏꯔꯛꯑꯒꯗꯤ ꯈꯔ ꯋꯥꯠꯄꯅꯤ ꯑꯗꯨꯅ ꯍꯥꯏꯕꯗꯤ ꯑꯩꯈꯣꯏ ꯃꯅꯤꯄꯨꯔꯒꯤ ꯀꯣꯅꯨꯡ ꯑꯣꯏꯔꯤꯕ ꯏꯝꯐꯥꯜ ꯂꯣꯝꯁꯦ ꯑꯁꯤꯗ ꯀꯥꯈꯠꯂꯒ ꯃꯁꯥ ꯃꯁꯥꯒꯤ ꯑꯄꯥꯝꯕꯁꯦ ꯆꯠꯂꯒ ꯌꯥꯝ ꯇꯝꯃꯤ ꯀꯔꯤꯒꯤꯅꯣ ꯍꯥꯏꯕꯗꯤ ꯃꯣꯏ ꯑꯁꯣꯝꯗꯅ ꯍꯥꯏꯕꯗꯤ ꯗꯤ ꯍꯥꯏꯌꯥꯔ ꯁꯦꯀꯦꯟꯗꯔꯤꯁꯦ ꯑꯁꯤꯒꯤ ꯐꯖꯅ ꯇꯝꯐꯝꯁꯦ ꯃꯐꯝ ꯆꯥꯅ ꯆꯥꯅ ꯍꯥꯏꯕꯗꯤ ꯃꯥꯒꯤ ꯀ꯭ꯋꯥꯂꯤꯇꯤ ꯏꯗꯨꯀꯦꯁꯟ ꯌꯥꯎꯅ ꯇꯝꯕꯁꯦ ꯑꯁꯤꯁꯤ ꯂꯩꯕꯒꯤ ꯑꯩꯈꯣꯏ ꯀꯛꯆꯤꯡꯂꯣꯝꯗꯅ ꯑꯃꯨꯛ ꯈꯔ ꯋꯥꯠꯂꯦ ꯑꯗꯨꯗꯒꯤ ꯑꯇꯣꯞꯄ ꯍꯥꯏꯕꯗꯤ ꯀꯩꯅꯣ ꯇꯝꯐꯝꯒꯤ ꯍꯥꯏꯇꯥꯔꯁꯨ ꯀꯩꯗꯧꯔꯅꯤ ꯍꯥꯏꯕ ꯃꯇꯝꯗ ꯀꯣꯂꯦꯖ ꯑꯗꯨꯗꯒꯤ ꯌꯨꯅꯤꯚꯔꯁꯤꯇꯤ ꯑꯁꯨꯝꯕꯁꯤꯗꯤ ꯀꯛꯆꯤꯡꯂꯣꯝꯒꯤꯗꯤ ꯑꯃꯨꯛ ꯂꯩꯇ꯭ꯔꯦ ꯍꯥꯏꯕꯗꯤ ꯇꯝꯐꯝꯁꯤꯀꯣ ꯑꯗꯨꯅ ꯑꯗꯨꯝ ꯑꯇꯣꯞꯄ ꯃꯐꯝꯁꯦ ꯑꯁꯤꯁꯤꯗ ꯆꯠꯂꯒ ꯑꯣꯏꯅ ꯇꯝꯃꯤ ꯑꯗꯨꯅ ꯑꯌꯥꯝꯕꯅ ꯍꯥꯏꯗꯤ ꯏꯗꯨꯀꯦꯁꯟ ꯃꯇꯥꯡꯗ ꯍꯥꯏꯕꯇꯥꯔꯗꯤ ꯑꯗꯨꯝ ꯀꯛꯆꯤꯡꯂꯣꯝꯒꯤꯁꯤ ꯈꯔ ꯍꯥꯏꯕꯗꯤ ꯁꯣꯊꯅ ꯂꯩꯔꯤ ꯑꯗꯨ ꯂꯥꯏꯔꯤꯛ ꯇꯝꯕꯒꯤ ꯃꯇꯥꯡꯁꯤꯗ ꯈꯔ ꯍꯥꯏꯕꯗꯤ ꯗꯤ ꯐꯍꯟꯒꯦ ꯁꯥꯐꯍꯟꯒꯦ ꯍꯥꯏꯕꯇꯥꯔꯗꯤ ꯗꯤ ꯚꯣꯀꯦꯁꯟꯅꯦꯜ ꯀꯣꯔꯁꯁꯦ ꯇꯝꯕꯤꯕ ꯃꯇꯝꯗ ꯍꯥꯞꯄꯁꯦ ꯑꯁꯤꯁꯤ ꯌꯥꯝꯅ ꯃꯊꯧ ꯇꯥꯕ꯭ꯔꯥꯅ ꯈꯜꯂꯤ ꯀꯥꯁꯨ ꯀꯥꯅꯒꯅꯦꯅ ꯈꯜꯂꯤ ꯀꯔꯤꯒꯤꯅꯣꯗꯤ ꯚꯣꯀꯦꯁꯟꯅꯦꯜ ꯀꯣꯔꯁꯁꯤꯗ ꯌꯥꯎꯔꯤꯁꯤ ꯑꯃꯈꯛꯇ ꯅꯠꯇꯦ ꯐꯨꯗ ꯄ꯭ꯔꯣꯁꯦꯁꯤꯡꯕꯨ ꯍꯥꯏꯔꯣ ꯍꯦꯟꯗꯤꯀ꯭ꯔꯦꯐꯀꯤꯕꯨ ꯍꯥꯏꯔꯣ ꯍꯥꯏꯕꯗꯤ ꯁꯦꯝ ꯁꯥꯕꯒꯤ ꯀꯩꯀꯩꯒꯤ ꯑꯥꯔꯠ ꯀ꯭ꯔꯥꯐꯀ ꯌꯥꯎꯔꯤꯕ ꯍꯥꯏꯕꯗꯤ ꯂꯩꯇꯦꯡꯒꯤ ꯑꯣꯏꯕ ꯄꯣꯠꯀ ꯁꯦꯝꯕ ꯁꯨꯝꯕꯁꯤ ꯄꯨꯜꯂꯞ ꯚꯣꯀꯦꯁꯟꯅꯦꯜꯒꯤ ꯀꯣꯔꯁꯁꯦ ꯑꯁꯤꯒꯤ ꯃꯈꯥꯁꯦ ꯑꯁꯤꯁꯤꯗ ꯂꯣꯏꯟ ꯂꯥꯛꯇꯣꯏꯅꯦ ꯑꯗꯨ ꯑꯏꯕ ꯇꯥꯔꯗꯤ ꯅꯍꯥ ꯑꯃꯁꯦ ꯂꯥꯏꯔꯤꯛ ꯇꯝꯕ ꯂꯣꯏꯕ ꯇꯥꯔꯁꯨ ꯉꯁꯤ ꯍꯥꯏꯕꯗꯤ ꯊꯕꯛ ꯐꯪꯗꯕꯒꯤ ꯑꯋꯥꯕ ꯃꯥꯌꯣꯛꯅꯔꯤꯁꯦ ꯈꯔꯗ ꯑꯣꯏꯔꯁꯨ ꯍꯟꯊꯒꯅꯤꯕ ꯃꯁꯥ ꯃꯁꯥꯒꯤ ꯃꯥꯒꯤ ꯑꯄꯥꯝꯕ ꯂꯝꯕꯤꯁꯦ ꯑꯁꯤꯁꯤꯗ ꯆꯠꯅꯔꯒ ꯍꯥꯏꯕꯗꯤ ꯂꯥꯏꯔꯤꯛ ꯇꯝꯕ ꯂꯣꯏꯈꯤꯕ ꯇꯥꯔꯕꯁꯨ ꯃꯥꯒꯤ ꯍꯤꯡꯕ ꯉꯝꯖꯅꯤꯡꯉꯥꯏꯒꯤ ꯇꯥꯟꯖꯟꯅꯤꯉꯥꯏꯒꯤ ꯇꯧꯔꯒ ꯑꯗꯨꯒꯤ ꯂꯝꯕꯤꯗ ꯑꯗꯨꯝ ꯍꯤꯡꯉꯒ ꯗꯤ ꯂꯩꯒꯤꯕꯗꯣ ꯌꯥꯅꯦꯕ ꯑꯗꯨꯗꯒꯤ ꯃꯈꯥ ꯇꯥꯔꯛꯄꯗ ꯍꯥꯏꯕꯗꯤ ꯆꯥꯎꯈꯠ ꯊꯧꯔꯥꯡꯒꯤꯗ ꯍꯥꯏꯕꯁꯦ ꯉꯁꯥꯏ ꯚꯣꯀꯦꯁꯟꯅꯦꯜ ꯀꯣꯔꯁꯇꯣ ꯑꯗꯨꯒꯩ ꯄꯨꯜꯂꯄ ꯑꯣꯏꯔꯛꯇꯣꯏꯅꯦꯕ ꯗꯤ ꯚꯣꯀꯦꯁꯟꯅꯦꯜ ꯀꯣꯔꯁꯇꯣ ꯇꯝꯕꯤ ꯇꯥꯔꯗꯤ ꯂꯥꯏꯔꯤꯛ ꯇꯝꯕ ꯂꯣꯏꯔꯛꯗꯄꯁꯨ ꯀꯩꯗꯧꯔꯅꯤ ꯃꯊꯟꯇ ꯃꯥꯒꯤ ꯍꯤꯡꯖꯅꯤꯡꯉꯥꯏ ꯂꯝꯕꯤ ꯑꯃ ꯂꯥꯛꯑꯅꯤ ꯑꯗꯨꯗꯩ ꯁꯨꯝ ꯇꯞ ꯇꯞꯅ ꯆꯥꯎꯈꯠꯂꯛꯄꯗꯒꯤ ꯏꯟꯇꯔꯄ꯭ꯔꯤꯅꯔꯁꯤꯞ ꯃꯁꯥꯒꯤ ꯑꯣꯏꯕ ꯀꯔꯤꯒꯨꯝꯕ ꯄꯣꯠ ꯑꯃꯒ ꯍꯥꯡꯗꯣꯛꯑꯒ ꯃꯤꯗ ꯄꯤꯊꯔꯒ ꯍꯥꯏꯕꯗꯤ ꯃꯤꯗ ꯇꯥꯛꯄꯤ ꯇꯝꯕꯤꯕꯅꯤ ꯈꯪꯗꯦ ꯃꯤꯗ ꯇꯧꯔꯒ ꯍꯥꯏꯗꯤ ꯃꯁꯥꯒꯤ ꯀꯔꯤꯒꯨꯝꯕ ꯑꯣꯏꯕ ꯁꯤꯟꯐꯝ ꯑꯃꯁꯦ ꯑꯁꯤꯁꯦ ꯄꯨꯜꯂꯞ ꯂꯥꯛꯇꯣꯔꯤꯅꯤ ꯑꯗꯨꯅꯗꯤ ꯈ꯭ꯋꯥꯏꯗꯒꯤ ꯃꯔꯨꯑꯣꯏꯔꯤꯕ ꯍꯥꯏꯕꯗꯤ ꯏꯗꯨꯀꯦꯁꯟ ꯂꯥꯏꯔꯤꯛ ꯇꯝꯕꯁꯦ ꯑꯁꯤꯒꯤꯁꯤꯗ ꯉꯁꯥꯏꯒꯤ ꯚꯣꯀꯦꯁꯟꯅꯦꯜ ꯀꯣꯔꯁꯁꯦ ꯑꯁꯤꯁꯦ ꯋꯥꯠꯄꯗꯒꯤ ꯂꯣꯏꯅ ꯁꯣꯏꯔꯛꯄꯅꯤ ꯌꯥꯔꯤꯡꯈꯩ ꯁꯤꯒꯤꯁꯤ ꯍꯥꯞꯄꯒ ꯇꯝꯕꯤꯕ ꯑꯣꯏ ꯇꯥꯔꯗꯤ ꯍꯥꯏꯗꯤ ꯑꯦꯅꯤ ꯍꯤꯔꯝꯗ ꯍꯥꯏꯕꯗꯤ ꯏꯟꯇꯔꯄ꯭ꯔꯤꯅꯔꯁꯤꯞꯀꯤ ꯑꯣꯏꯕ ꯌꯥꯏ ꯑꯇꯣꯞꯄꯒꯤ ꯑꯣꯏꯕ ꯌꯥꯏ ꯑꯁꯤꯒꯨꯝꯕ ꯃꯌꯥꯝꯁꯦ ꯄꯨꯜꯂꯞ ꯑꯐꯕꯔꯣꯝꯗ ꯑꯣꯏꯅ ꯂꯣꯏꯅ ꯂꯥꯛꯀꯅꯤ